ꯀꯥꯂꯦꯟ ꯆꯪꯉꯛꯄꯒꯤ ꯇꯤ ꯁꯥꯔꯠ ꯑꯃ ꯂꯧꯕꯅꯦ ꯑꯗꯣ ꯁꯤꯖꯤꯟꯅꯕ ꯌꯥꯝ ꯅꯨꯡꯉꯥꯏꯇꯦ ꯍꯥꯏꯕꯗꯤ ꯁꯥꯕꯁꯤꯗ ꯑꯃꯨꯛꯀ ꯍꯦꯟꯅ ꯃꯉꯣꯟꯗ ꯑꯩꯈꯣꯏꯗ ꯂꯤꯠꯄꯗꯒ ꯅꯨꯡꯉꯥꯏꯇꯕꯗꯣ ꯑꯣꯏꯌꯦ ꯑꯗꯨꯒ ꯍꯨꯃꯥꯡꯁꯨ ꯆꯨꯞꯁꯤꯟꯗꯕ ꯑꯩꯈꯣꯏꯗ ꯌꯥꯝꯅ ꯅꯨꯡꯉꯥꯏꯇꯕꯗꯨ ꯑꯣꯏꯕꯅ ꯑꯗꯨꯒ ꯀ꯭ꯋꯥꯂꯤꯇꯤꯁꯨ ꯌꯥꯝꯅ ꯐꯠꯇꯕ ꯍꯥꯏꯕꯗꯤ ꯅꯨꯡꯉꯥꯏꯇꯕ ꯑꯣꯏꯕꯅ ꯇꯤ ꯁꯥꯔꯠꯇꯣ ꯀꯥꯟꯅꯗꯦ ꯄꯥꯝꯅꯗꯗꯕ ꯑꯣꯏ ꯑꯗꯨꯅ ꯂꯪꯊꯣꯛꯈ꯭ꯔꯦ